ꯑꯩꯒꯤ ꯑꯅꯛꯄꯗ ꯂꯩꯕ ꯀꯣꯂꯦꯖꯁꯤꯡ ꯍꯥꯏꯇꯥꯔꯒꯗꯤ ꯗꯤ ꯑꯦꯝ ꯀꯣꯂꯦꯖ ꯏꯝꯐꯥꯜ ꯀꯣꯂꯦꯖ ꯑꯗꯩ ꯃꯣꯏꯔꯥꯡ ꯀꯣꯂꯦꯖ ꯅꯤꯡꯊꯧꯈꯣꯡ ꯀꯣꯂꯦꯖ ꯑꯗꯒꯤ ꯑꯁꯤꯒꯨꯝꯕ ꯂꯩ ꯑꯗꯨꯒ ꯃꯈꯣꯏꯁꯤꯡ ꯑꯁꯤ ꯏꯝꯐꯥꯜ ꯀꯣꯂꯦꯖ ꯑꯃꯗꯤ ꯗꯤ ꯑꯦꯝ ꯀꯣꯂꯦꯖ ꯃꯔꯛ ꯑꯗꯨꯝ ꯑꯌꯥꯝꯕꯗ ꯍꯥꯏꯔꯤꯕ ꯃꯐꯝꯁꯤꯡ ꯀꯣꯂꯦꯖꯁꯤꯡꯁꯤ ꯑꯌꯥꯝꯕꯅ ꯇꯝꯃꯤ ꯇꯝꯂꯤꯕ ꯃꯈꯣꯏꯒꯤ ꯑꯄꯥꯝꯕ ꯂꯥꯏꯟ ꯍꯥꯏꯕꯗꯤ ꯁꯥꯏꯟꯁ ꯁ꯭ꯇ꯭ꯔꯤꯝꯗꯕꯨ ꯑꯣꯏꯔꯣ ꯑꯥꯔꯠꯁ ꯁ꯭ꯇ꯭ꯔꯤꯝꯗꯕꯨ ꯑꯣꯏꯔꯣ ꯇꯝꯃ ꯀꯥꯟꯗ ꯃꯈꯣꯏꯒꯤ ꯍꯩꯅꯤꯡꯂꯤꯕ ꯃꯣꯏꯅ ꯌꯧꯅꯤꯡꯉꯤꯕ ꯊꯥꯛ ꯀꯌꯥ ꯈꯪꯅꯤꯡꯉꯤꯕ ꯀꯌꯥ ꯑꯗꯨ ꯀꯣꯂꯦꯖ ꯍꯥꯏꯔꯤꯕ ꯀꯣꯂꯦꯖꯁꯤꯡꯗꯒꯤ ꯐꯪꯕ ꯉꯝꯃꯒ ꯃꯣꯏꯅ ꯄꯥꯝꯃꯤꯕ ꯄꯨꯟꯁꯤꯒꯤ ꯄꯥꯟꯗꯝ ꯑꯗꯨ ꯌꯧꯅꯕ ꯍꯣꯠꯅꯔꯤ ꯍꯧꯖꯤꯛ ꯐꯥꯎꯒꯤ ꯑꯣꯏꯅ